ꯍꯜꯂꯣ ꯑꯥ ꯃꯁꯤ ꯑꯥ ꯃꯁꯤ ꯑꯥ ꯈꯨꯜꯒꯤ ꯆ꯭ꯌꯥꯔꯃꯦꯟ ꯑꯣꯏꯕ꯭ꯔꯥ ꯑꯣꯀꯦ ꯑꯁꯦ ꯑꯗꯨ ꯍꯟꯗꯛ ꯑꯩꯈꯣꯏ ꯑꯩꯒꯤ ꯑꯩꯈꯣꯏ ꯈꯨꯜꯗ ꯀꯨꯝꯍꯩ ꯑꯩꯈꯣꯏ ꯈꯨꯜꯗ ꯀꯨꯝꯍꯩ ꯑꯃ ꯂꯩꯕ ꯎꯝ ꯀꯨꯝꯍꯩ ꯂꯩꯕꯁꯤꯗ ꯑꯩꯈꯣꯏꯒꯤ ꯀꯨꯝꯍꯩꯁꯤꯗ ꯄ꯭ꯔꯣꯒ꯭ꯔꯥꯝ ꯈꯔ ꯆꯥꯎꯅ ꯇꯧꯒꯗꯕꯗꯒꯤ ꯇꯧꯒꯗꯕꯒꯤ ꯃꯤ ꯈꯔꯁꯨ ꯌꯥꯝꯅꯁꯨ ꯂꯥꯛꯀꯗꯕꯒꯤ ꯅꯪꯉꯣꯟꯗ ꯀꯔꯤꯒꯨꯝꯕ ꯄꯔꯃꯤꯁꯟ ꯑꯃ ꯂꯧꯒꯦꯅ ꯀꯧꯕꯅꯦ ꯂꯧꯒꯦꯅ ꯑꯥ ꯍꯥꯏꯕꯗꯤ ꯅꯈꯣꯏꯒꯤ ꯀꯃ꯭ꯌꯨꯅꯤꯇꯤ ꯍꯣꯜ ꯑꯗꯨ ꯀꯨꯝꯍꯩ ꯑꯩꯈꯣꯏ ꯐꯪꯁꯟꯒꯤꯗꯃꯛ ꯀꯔꯤꯒꯨꯝꯕ ꯑꯗꯨꯝ ꯑꯩꯈꯣꯏꯕꯨꯁꯨ ꯄꯤꯕ ꯌꯥꯒꯗ꯭ꯔꯥꯑꯅ

ꯃꯤꯁꯤ ꯑꯩꯈꯣꯏꯁꯤ ꯃꯤ ꯌꯥꯝꯕꯗ ꯃꯤ ꯆꯅꯤ ꯆꯍꯨꯝꯒꯨꯝꯕꯗꯤ ꯑꯣꯏꯅꯤ ꯃꯤ ꯂꯥꯛꯄꯗꯨ ꯍꯣꯏ ꯍꯣꯏ ꯑꯗꯨ ꯅꯈꯣꯏꯒꯤ ꯍꯣꯜꯗꯨ ꯑꯗꯨꯝ ꯃꯤ ꯆꯟꯒꯅꯤ ꯍꯥꯏꯔꯗꯤ ꯑꯗꯨ ꯑꯩꯈꯣꯏꯒꯤꯁꯨ ꯑꯗꯨꯝ ꯃꯇꯝꯗꯨ ꯌꯨꯝꯗꯨ ꯄꯤꯕ ꯌꯥꯒꯗ꯭ꯔꯥꯑꯅ ꯍꯪꯒꯦꯅ ꯀꯧꯕ ꯎꯝ ꯑꯥ ꯑꯣꯀꯦ ꯑꯣꯀꯦ ꯑꯗꯨ ꯌꯥꯝ ꯐꯔꯦ ꯑꯗꯨꯒ ꯍꯥꯏꯕꯗꯤ ꯅꯈꯣꯏ ꯁꯤꯠ ꯆꯦꯌꯥꯔꯒꯨꯝꯕ ꯕꯦꯟꯁꯀ ꯑꯗꯨꯒꯨꯝꯕꯁꯨ ꯑꯗꯨꯝ ꯂꯩꯕꯅꯤꯀꯣ ꯂꯣꯏꯅ ꯑꯗꯨꯝ ꯀꯣꯟꯅꯅꯤꯀꯣ ꯑꯣꯀꯦ ꯑꯣꯀꯦ ꯎꯝ ꯍꯣꯏ ꯍꯣꯏ ꯑꯗꯨꯒꯨꯝꯕꯁꯨ ꯍꯥꯏꯕꯗꯤ ꯑꯩꯈꯣꯏ ꯔꯤꯐ꯭ꯔꯦꯁꯃꯦꯟ ꯀꯔꯤ ꯀꯔꯤꯒꯨꯝꯕꯁꯨ ꯑꯗꯨꯝ ꯇꯧꯒꯗꯧꯕꯅꯤꯅ ꯑꯗꯨꯒꯨꯝꯕꯁꯨ ꯗꯔꯀꯥꯔ ꯑꯣꯏꯔꯛꯀꯅꯤ ꯑꯗꯨ ꯑꯗꯨꯒꯨꯝꯕꯗꯨ ꯐꯦꯁꯤꯂꯤꯇꯤꯁꯗꯨ ꯂꯩꯒꯦꯔꯥꯥꯅ ꯂꯩꯒꯗ꯭ꯔꯥꯅ ꯍꯪꯒꯦꯅ ꯍꯣꯏ

ꯑꯣ ꯑꯗꯨꯗꯤ ꯐꯔꯦ ꯑꯗꯣ ꯅꯈꯣꯏ ꯑꯗꯨꯝ ꯂꯧꯔꯗꯤ ꯑꯩꯈꯣꯏ ꯅꯣꯡꯃꯒꯤ ꯀꯔꯤꯒꯨꯝꯕ ꯑꯗꯨꯝ ꯆꯥꯔꯖ ꯑꯣꯏꯅꯗꯤ ꯑꯗꯨꯝ ꯂꯧꯕꯗꯤ ꯂꯧꯒꯗ꯭ꯔꯥ ꯀꯣ ꯈꯨꯜꯅ ꯑꯥ ꯅꯣꯡꯃꯗ ꯂꯤꯁꯤꯡ ꯃꯉꯥꯀꯣ ꯑꯣ ꯊꯤꯛ ꯍꯦ ꯍꯣꯏ ꯍꯣꯏ ꯑꯗꯨꯗꯤ ꯌꯥꯝꯃꯁꯨ ꯌꯥꯝꯗ꯭ꯔꯁꯨ ꯅꯣꯡꯃꯒꯤ ꯍꯥꯏꯔꯗꯤ ꯑꯗꯨꯝ ꯅꯪꯃꯒꯤ ꯐꯤꯛꯁ ꯑꯗꯨꯝ ꯂꯩꯔꯦ ꯑꯣ ꯑꯣ ꯑꯣ ꯑꯗꯨꯗꯤ ꯍꯣꯏ ꯍꯣꯏ ꯑꯣ ꯑꯣꯀꯦ ꯑꯣꯏꯕ꯭ꯔꯥ

ꯑꯦ ꯐꯔꯦ ꯑꯗꯨꯗꯤ ꯅꯈꯣꯏꯒꯤ ꯑꯗꯨꯝ ꯍꯣꯜꯒꯤ ꯃꯅꯥꯛꯇ ꯀꯔꯤꯒꯨꯝꯕ ꯑꯗꯨꯝ ꯃꯄꯥꯟ ꯊꯣꯛꯄꯒꯤ ꯋꯥꯁꯔꯨꯝꯒꯨꯝꯕ ꯑꯗꯨꯒꯨꯝꯕꯁꯨ ꯑꯗꯨꯝ ꯂꯣꯏꯅ ꯂꯩꯅꯤꯀꯣ ꯍꯣꯏ ꯑꯥ ꯑꯠꯆꯥ ꯑꯠꯆꯥ ꯑꯠꯆꯥ ꯐꯔꯦ ꯐꯔꯦ ꯎꯝ ꯑꯥ ꯑꯣꯀꯦ ꯑꯗꯨꯗꯤ ꯌꯥꯝ ꯌꯥꯝ ꯅꯨꯡꯉꯥꯏꯔꯦ ꯌꯥꯝ ꯐꯔꯦ ꯌꯥꯝ ꯐꯔꯦ ꯑꯗꯨ ꯐꯔꯦ ꯑꯗꯨ ꯍꯟꯗꯛ ꯑꯩꯈꯣꯏ ꯑꯗꯨ ꯄ꯭ꯔꯣꯒ꯭ꯔꯥꯝ ꯑꯃ ꯂꯩꯕꯒꯤꯀꯣ ꯑꯗꯨꯒꯤ ꯃꯄꯥꯟꯗ ꯀꯨꯝꯍꯩ ꯑꯗꯨꯝ ꯄ꯭ꯔꯣꯒ꯭ꯔꯥꯝꯗꯨꯁꯨ ꯑꯗꯨꯝ ꯐꯪꯁꯟꯁꯨ ꯑꯗꯨꯝ ꯇꯧꯕ ꯃꯄꯥꯟꯗ ꯇꯧꯕꯁꯨ ꯅꯨꯉꯥꯏꯇꯕ ꯑꯗꯨ ꯌꯥꯔꯗꯤ ꯅꯈꯣꯏꯒꯤ ꯍꯣꯜ ꯑꯣꯏꯅ ꯑꯗꯨꯝ ꯑꯩꯈꯣꯏꯗꯣ ꯑꯗꯨꯝ ꯂꯧꯔꯒꯦꯅ ꯍꯪꯒꯦꯅ ꯇꯧꯕꯅꯦ ꯍꯣꯏ ꯐꯔꯦ ꯑꯗꯨꯗꯤ ꯌꯥꯝ ꯎꯝ

ꯑꯗꯨꯒꯨꯝꯕꯁꯨ ꯗꯔꯀꯥꯔ ꯑꯣꯏꯌꯦ ꯑꯣꯏꯔꯗꯤ ꯐꯔꯦ ꯑꯗꯨꯗꯤ ꯐꯦꯁꯤꯂꯤꯇꯤꯁ ꯑꯗꯨꯝ ꯑꯩ ꯈꯟꯕꯗꯨ ꯑꯗꯨꯝ ꯂꯣꯏꯅ ꯂꯩꯔꯕꯅꯤꯅ ꯌꯥꯝ ꯅꯨꯡꯉꯥꯏꯔꯦ ꯌꯥꯝ ꯐꯔꯦ ꯑꯗꯨꯗꯤ ꯑꯩꯈꯣꯏ ꯂꯥꯛꯂꯒ ꯅꯪꯕꯨ ꯑꯗꯨꯝ ꯀꯟꯇꯦꯛꯁꯨ ꯇꯧꯒ ꯑꯗꯨꯒ ꯂꯥꯛꯀꯗꯧꯕ ꯃꯇꯝꯗꯨ ꯃꯥꯡꯖꯧ ꯑꯣꯏꯅ ꯑꯩꯅ ꯂꯥꯛꯂꯒ ꯌꯦꯡꯒꯦ ꯑꯗꯨꯒ ꯄꯩꯁꯥꯒꯨꯝꯕꯁꯨ ꯑꯦꯠꯚꯥꯟꯁ ꯑꯣꯏꯅ ꯂꯧꯒꯦ ꯍꯥꯏꯕ꯭ꯔꯥ ꯀꯔꯤ ꯀꯔꯝ ꯇꯧꯕ꯭ꯔꯥ ꯑꯗꯨꯒꯤꯁꯨ ꯂꯣꯏꯅ ꯍꯥꯏꯅꯔꯒꯦꯀꯣ ꯎꯝ ꯎꯝ ꯑꯥ ꯑꯦ ꯑꯦ ꯑꯗꯨꯗꯤ ꯌꯥꯝ ꯅꯨꯡꯉꯥꯏꯔꯦ ꯀꯣ ꯎꯝ ꯑꯣꯀꯦ ꯊꯦꯡꯛ ꯊꯦꯡꯛ ꯌꯨ ꯑꯥ ꯍꯣꯏ ꯍꯣꯏ